ꯑꯥ ꯍꯜꯂꯣ ꯍꯥꯏꯕꯤꯎ ꯑꯣ ꯁꯤ ꯂꯝꯗꯤꯡꯅꯦ ꯃꯥꯟꯅꯤ ꯃꯥꯟꯅꯤ ꯑꯥ ꯐꯧꯁꯤ ꯍꯧꯖꯤꯛꯁꯤꯕꯨ ꯀꯔꯝ ꯀꯔꯝꯕ ꯍꯥꯏꯗꯤ ꯃꯈꯜ ꯑꯗꯨꯒ ꯀꯔꯝꯃꯥꯏꯅ ꯑꯣꯟꯕꯤꯕ ꯑꯣꯜꯂꯒꯅ ꯃꯥꯒꯤ ꯃꯥꯒꯤ ꯔꯦꯠꯇꯨ ꯑꯝꯇ ꯍꯥꯏꯕꯤꯎ ꯄꯍꯥꯎ ꯄꯍꯥꯎ ꯇꯧꯕꯒꯤ ꯃꯇꯥꯡꯗ ꯍꯣꯏ ꯍꯣꯏ ꯅꯠꯇꯦ ꯏꯅꯥꯎꯅ ꯍꯥꯏꯕꯗꯨ ꯐꯧ ꯂꯧꯒꯦ ꯍꯥꯏꯕ ꯅꯠꯇ꯭ꯔꯣ ꯑꯣ ꯑꯗꯨ ꯍꯧꯖꯤꯛꯀꯤ ꯍꯥꯏꯔꯤꯗꯨ ꯃꯈꯜ ꯑꯅꯤ ꯀꯌꯥ ꯂꯩꯕꯤꯕꯅꯣ ꯍꯥꯏꯗꯤ ꯑꯍꯥꯎꯕ ꯍꯥꯎꯇꯕ

ꯑꯍꯥꯎꯕ ꯉꯥꯛꯇꯔꯣ ꯑꯗꯣ ꯍꯥꯏꯔꯤꯁꯦ ꯑꯗꯣ ꯉꯁꯥꯏꯒꯤ ꯃꯥꯒꯤ ꯑꯣꯟꯕꯒꯤ ꯃꯑꯣꯡꯁꯦ ꯁꯪꯄꯥꯏꯑꯅ ꯃꯃꯥꯡꯒꯤꯗꯨ ꯆꯠꯅꯕꯤꯗꯨꯔꯥ ꯅꯠꯇ꯭ꯔꯒ ꯍꯧꯖꯤꯛꯀꯤ ꯃꯣꯟꯗ ꯀꯔꯤꯗ ꯁꯨꯃꯥꯏꯅ ꯃꯣꯟꯗ ꯀꯌꯥ ꯁꯥꯏ ꯍꯣꯏ ꯍꯣꯏ ꯑꯣ ꯑꯩꯁꯨ ꯎꯝ ꯑꯍꯥꯎꯕ ꯍꯧꯖꯤꯛꯀꯤ ꯀꯔꯤ ꯃꯣꯏꯔꯥꯡ ꯑꯣ ꯃꯣꯏꯔꯥꯡ ꯐꯧ ꯃꯃꯥꯡꯉꯩꯒꯤ ꯑꯔꯤꯕ ꯑꯍꯥꯎꯕꯗꯨꯅꯤ ꯑꯗꯨ ꯑꯣꯏꯔꯒꯗꯤ ꯑꯩꯁꯨ ꯃꯣꯟ ꯀꯨꯟꯊ꯭ꯔꯥ ꯃꯨꯛꯇꯪꯗꯤ ꯄꯥꯝꯖꯩ ꯍꯣꯏ ꯍꯣꯏ ꯍꯥꯏꯕꯤꯎ

ꯍꯣꯏ ꯑꯗꯨꯕꯨ ꯑꯩ ꯌꯥꯅꯕ ꯊꯨꯅꯅꯕꯁꯨ ꯍꯣꯠꯅꯖꯒꯦ ꯑꯩꯒꯤꯁꯨ ꯑꯃꯨꯛ ꯂꯧꯕ ꯍꯥꯏꯕꯁꯦ ꯉꯁꯥꯏꯒꯤ ꯃꯗꯨꯒꯤ ꯑꯃꯨꯛ ꯇ꯭ꯔꯥꯟꯁꯄꯣꯔꯇꯦꯁꯟ ꯍꯥꯏꯇꯔꯦꯀꯣ ꯒꯥꯔꯤ ꯑꯥꯗꯒꯤ ꯑꯣꯟꯅꯅꯕ ꯈꯣꯠꯅꯕ ꯃꯤ ꯑꯃꯅꯤꯗꯪ ꯃꯉꯥꯅꯤ ꯇꯔꯥꯅꯤꯁꯤ ꯃꯅꯨꯡꯗ ꯑꯩ ꯂꯥꯛꯅꯅꯕ ꯍꯣꯠꯅꯖꯒꯦ ꯍꯣꯏ ꯍꯣꯏ ꯑꯣ ꯑꯗꯨꯗꯤ ꯎꯝ ꯑꯗꯨꯗꯤ ꯄꯣꯠꯇꯨ ꯄꯨꯔꯛꯄꯗ ꯃꯣꯏꯒꯤ ꯆꯥꯔꯖꯁꯤ ꯀꯌꯥꯃꯨꯛ ꯂꯧꯕ ꯑꯩꯈꯣꯏ ꯍꯧꯖꯤꯛꯀꯤ ꯆꯥꯔꯖꯁꯤ ꯑꯣꯏꯕꯤꯗꯣꯏꯔꯥ ꯑꯗꯨꯒ ꯂꯥꯡꯉꯊꯦꯜ ꯍꯣꯏ ꯑꯗꯨꯗꯤ ꯑꯩꯈꯣꯏ ꯁꯤ ꯐꯥꯎꯗꯗꯤ ꯀꯌꯥꯃꯨꯛ ꯍꯥꯏꯔꯛꯀꯅꯤ ꯒꯥꯔꯤ ꯐꯧ ꯄꯨꯕꯒꯤ ꯒꯥꯔꯤꯗꯨꯒꯤꯗꯤ ꯍꯣꯏ ꯍꯣꯏ ꯑꯗꯨꯗꯤ ꯑꯩꯁꯨ ꯁꯤꯗꯩꯗ ꯑꯝꯇꯪ ꯍꯪꯖꯒꯤꯒꯦ ꯀꯔꯤꯒꯨꯝꯕ ꯍꯥꯏꯔꯤꯕ ꯃꯐꯝꯗꯨꯗꯒꯤ ꯒꯥꯔꯤꯁꯦ ꯑꯗꯨꯃꯥꯏꯅ ꯐꯪꯒꯗꯧꯕ ꯃꯣꯏꯅ ꯐꯗꯧꯕ ꯑꯣꯏꯔꯒꯗꯤ ꯑꯗꯨꯝ ꯑꯥ ꯑꯩ ꯑꯗꯨꯗꯒꯤ ꯑꯗꯨꯝ ꯋꯥꯏꯖꯒꯦ ꯑꯩꯒꯤꯁꯨ ꯁ꯭ꯋꯥꯏꯗꯒꯤ ꯍꯥꯏꯇꯔꯦꯀꯣ ꯍꯥꯏꯗꯤ ꯐꯧꯗꯨ ꯑꯣꯟꯊꯣꯛ ꯑꯣꯟꯁꯤꯟ ꯇꯧꯃꯤꯟꯅꯒꯗꯕꯅꯤꯅ ꯑꯗꯨꯒꯤ ꯀꯩꯅꯣꯗꯨ ꯑꯝꯇ ꯂꯥꯡꯖꯒꯤꯒꯦ ꯑꯗꯨꯒ ꯑꯩꯁꯤ ꯂꯥꯛꯅꯅꯕ ꯇꯧꯖꯔꯒꯦ ꯏꯅꯥꯎꯒꯤ ꯍꯧꯖꯤꯛꯀꯤ ꯑꯆꯤꯟꯕꯁꯤꯅ ꯀꯌꯥꯝ ꯊꯨꯕꯒꯤꯅꯣ ꯍꯣꯏ ꯍꯣꯏ ꯌꯥꯅꯤ ꯌꯥꯅꯤ ꯑꯗꯣ ꯎꯝ ꯅꯪꯅꯅꯕ ꯑꯗꯨꯝ ꯁꯤꯖꯤꯟꯅꯁꯤ ꯌꯥꯅꯤ ꯉꯁꯤ ꯅꯣꯡ ꯅꯤꯅꯤ ꯃꯅꯨꯡꯗ ꯑꯩꯁꯨ ꯂꯥꯛꯅꯕ ꯑꯗꯨꯝ ꯇꯧꯖꯒꯦ ꯐꯔꯦ ꯐꯔꯦ ꯌꯥꯝ ꯅꯨꯡꯉꯥꯏꯔꯦ